ꯃꯅꯤꯄꯨꯔꯒꯤ ꯏꯗꯨꯀꯦꯁꯟ ꯁꯦꯛꯇꯔꯗ ꯃꯥꯏꯌꯣꯛꯅꯔꯤꯕ ꯃꯥꯏꯌꯣꯛꯅꯔꯤꯕ ꯊꯕꯛ ꯊꯧꯔꯝꯁꯤꯡꯗꯤ ꯑꯩꯈꯣꯏꯒꯤ ꯃꯅꯤꯄꯨꯔꯗ ꯂꯩꯔꯤꯕ ꯄ꯭ꯔꯥꯏꯕꯦꯠ ꯑꯃꯗꯤ ꯁꯔꯀꯥꯔꯒꯤ ꯁ꯭ꯀꯨꯜꯁꯤꯡꯗ ꯑꯩꯈꯣꯏꯒꯤ ꯈꯦꯠꯅꯕ ꯃꯌꯥꯝ ꯑꯃ ꯂꯩ ꯂꯩꯔꯤꯕꯒꯤ ꯃꯔꯝꯗꯤ ꯄ꯭ꯔꯥꯏꯕꯦꯠ ꯁ꯭ꯀꯨꯜꯗ ꯇꯝꯕ ꯁꯥꯇ꯭ꯔꯁꯤꯡꯁꯤꯅ ꯃꯅꯤꯄꯨꯔꯒꯤ ꯏꯁꯨ ꯑꯃꯗꯤ ꯏꯔꯥꯡ ꯊꯣꯛꯏꯕꯁꯤꯡꯁꯤꯗ ꯂꯩꯔꯤꯕ ꯑꯃ ꯑꯃꯒꯤ ꯄ꯭ꯔꯥꯏꯕꯦꯠ ꯁ꯭ꯨꯀꯜꯒꯤ ꯄ꯭ꯔꯤꯟꯁꯤꯄꯥꯜꯁꯤꯡꯅ ꯊꯣꯛꯍꯟꯗꯦ ꯑꯗꯨꯒ ꯃꯅꯤꯄꯨꯔ ꯒꯣꯔꯃꯦꯟꯒꯤ ꯗ ꯇꯝꯂꯤꯕ ꯁꯥꯇ꯭ꯔꯁꯤꯡ ꯑꯁꯦ ꯑꯁꯤꯅ ꯑꯈꯣꯏꯒꯤ ꯏꯔꯥꯡ ꯑꯃ ꯊꯣꯛꯄ ꯃꯇꯝꯗ ꯃꯅꯤꯄꯨꯔꯒꯤ ꯏꯁꯨ ꯑꯃ ꯊꯣꯛꯄ ꯃꯇꯝꯗ ꯊꯣꯛꯍꯜꯂꯤ ꯏꯔꯥꯡ ꯍꯧꯍꯜꯂꯤ ꯃꯗꯨꯗ ꯁꯥꯇ꯭ꯔ ꯑꯃꯗꯤ ꯂꯩꯔꯤꯕ ꯄꯨꯂꯤꯁꯀ ꯃꯨꯛꯅꯕꯗꯒꯤ ꯁꯥꯇ꯭ꯔ ꯀꯌꯥ ꯁꯣꯛꯏ ꯁꯣꯛꯄꯅ ꯃꯔꯝ ꯑꯣꯏꯔꯒ ꯏꯔꯥꯡ ꯑꯁꯤ ꯂꯥꯛꯁꯤꯟꯅꯕ ꯁꯥꯇ꯭ꯔꯁꯤ ꯊꯣꯛꯇꯅꯕꯒꯤꯗꯃꯛꯇ ꯃꯇꯝ ꯁꯥꯡꯅ ꯁꯨꯇꯤ ꯊꯥꯗꯣꯛꯏ ꯑꯗꯨꯒ ꯑꯃꯅ ꯂꯩꯔꯤꯕ ꯃꯅꯤꯄꯨꯔꯒꯤ ꯒꯣꯔꯃꯦꯟꯒꯤ ꯁ꯭ꯀꯨꯜꯁꯤꯡ ꯑꯁꯤꯗ ꯇꯝꯕꯤꯔꯤꯕ ꯁꯥꯇ꯭ꯔꯁꯤꯡ ꯑꯁꯤ ꯃꯇꯤꯛ ꯆꯥꯅ ꯃꯍꯩ ꯃꯁꯤꯡ ꯇꯝꯗꯕꯅ ꯃꯔꯝ ꯑꯣꯏꯔꯒ ꯑꯩꯈꯣꯏꯒꯤ ꯄ꯭ꯔꯥꯏꯕꯦꯠꯇ ꯇꯝꯂꯤꯕꯁꯤꯡꯁꯤꯅ ꯃꯇꯤꯛ ꯆꯥꯅ ꯂꯩꯔꯤꯕ ꯄ꯭ꯔꯥꯏꯕꯦꯠꯀꯤ ꯑꯣꯖꯥꯁꯤꯡꯁꯤꯅ ꯐꯖꯅ ꯇꯥꯛꯄꯤ ꯇꯝꯕꯤꯕꯅ ꯃꯔꯝ ꯑꯣꯏꯔꯒ ꯃꯁꯤꯅ ꯃꯅꯤꯄꯨꯔꯗ ꯏꯗꯨꯀꯦꯁꯟ ꯁꯦꯛꯇꯔꯒꯤ ꯃꯔꯝꯗ ꯄ꯭ꯔꯥꯏꯕꯦꯠ ꯑꯃꯁꯨꯡ ꯒꯣꯔꯃꯦꯟꯒꯤ ꯑꯅꯤꯒꯤ ꯃꯔꯛꯇ ꯈꯦꯠꯅꯕ ꯂꯩ ꯑꯗꯨꯒ ꯃꯅꯤꯄꯨꯔꯗ ꯄ꯭ꯔꯥꯏꯕꯦꯠ ꯑꯃꯁꯨꯡ ꯁꯔꯀꯥꯔꯒꯤ ꯇꯨꯏꯁꯟ ꯁꯦꯟꯇꯔꯁꯤꯡꯗ ꯈꯦꯠꯅꯕ ꯑꯃꯁꯨꯡ ꯂꯩꯔꯤ ꯂꯩꯔꯤꯁꯤꯡꯁꯤꯅ ꯑꯩꯈꯣꯏꯒꯤ ꯃꯅꯤꯄꯨꯔꯗ ꯄ꯭ꯔꯥꯏꯕꯦꯠ ꯇꯨꯏꯁꯟ ꯁꯦꯟꯇꯔꯁꯤꯡꯁꯤꯗꯅ ꯂꯩꯔꯤꯕ ꯑꯣꯖꯥꯁꯤꯡꯁꯤꯅ ꯃꯥꯒꯤ ꯃꯥꯒꯤ ꯇꯦꯂꯦꯟꯗꯣ ꯑꯉꯝꯕꯤ ꯊꯥꯛꯇ ꯎꯠꯊꯣꯛꯑꯒ ꯃꯍꯩ ꯃꯁꯤꯡꯅ ꯃꯔꯝ ꯆꯥꯅ ꯇꯥꯛꯄꯤ ꯇꯝꯕꯤꯕꯗꯨꯅ ꯑꯐꯥꯎꯕ ꯀꯌꯥ ꯁꯥꯇ꯭ꯔ ꯄꯨꯊꯣꯛꯄ ꯉꯝꯃꯤ ꯑꯗꯨꯒꯥ ꯁꯔꯀꯥꯔꯒꯤꯗ ꯂꯩꯔꯤꯕ ꯑꯣꯖꯥꯁꯤꯡꯁꯤꯅ ꯇꯨꯏꯁꯟ ꯇꯧꯕ ꯃꯇꯝꯗꯨꯗ ꯃꯥꯒꯤ ꯁꯦꯂꯔꯤ ꯈꯛꯇꯪ ꯉꯥꯏꯔꯒ ꯃꯇꯝ ꯂꯧꯅꯉꯥꯏꯇ ꯍꯣꯠꯅꯕ ꯑꯗꯨꯃꯥꯏꯅ ꯑꯣꯏꯕ ꯃꯔꯝꯅ ꯃꯅꯤꯄꯨꯔꯗ ꯂꯩꯔꯤꯕ ꯁꯔꯀꯥꯔꯒꯤ ꯇꯨꯏꯁꯟ ꯁꯦꯟꯇꯔ ꯈꯨꯗꯤꯡꯃꯛ ꯃꯁꯤꯅ ꯁꯣꯠꯊꯕ ꯃꯔꯝ ꯑꯣꯏꯔꯛꯄꯅꯤ ꯑꯗꯨꯅ ꯃꯅꯤꯄꯨꯔꯗ ꯂꯩꯔꯤꯕ ꯏꯗꯨꯀꯦꯁꯟ ꯁꯦꯛꯇꯔ ꯑꯁꯦ ꯑꯗꯨꯛꯀꯤ ꯃꯇꯤꯛ ꯁꯣꯠꯊꯔꯤ ꯁꯣꯠꯊꯔꯤꯁꯦ ꯐꯥꯏꯅꯥꯟꯁꯦꯜ ꯑꯃꯗꯤ ꯑꯗꯒꯤ ꯂꯩꯔꯤꯕ ꯏꯁꯀꯣꯂꯔꯁꯤꯞ ꯁꯥꯇ꯭ꯔꯁꯤꯡꯁꯤꯗ ꯄꯤꯒꯗꯕ ꯏꯁꯀꯣꯂꯥꯔꯁꯤꯞꯁꯨꯕ ꯃꯅꯤꯄꯨꯔ ꯁꯔꯀꯥꯔꯅ ꯑꯩꯈꯣꯏꯒꯤ ꯏꯁꯇꯦꯠ ꯁꯔꯀꯥꯔꯅ ꯐꯥꯏꯅꯥꯟꯁ ꯁꯦꯟꯇꯔ ꯒꯣꯔꯃꯦꯟꯗꯒꯤ ꯀꯥꯏꯊꯔꯛꯄꯁꯤ ꯏꯁ꯭ꯇꯦꯠ ꯁꯔꯀꯥꯔꯅ ꯁꯤꯖꯤꯟꯅꯊꯣꯛꯇꯨꯅ ꯁꯥꯇ꯭ꯔꯗ ꯑꯗꯨꯛꯀꯤ ꯃꯇꯤꯛ ꯃꯇꯝ ꯁꯥꯡꯅ ꯄꯦꯟꯗꯤꯡ ꯂꯩꯍꯜꯂꯤ ꯑꯗꯨꯅ ꯁꯥꯇ꯭ꯔꯗ ꯑꯗꯨꯛꯀꯤ ꯃꯇꯤꯛ ꯗꯥꯎꯟ ꯆꯠꯍꯜꯂꯤ ꯂꯥꯏꯔꯤꯛ ꯇꯝꯕ ꯃꯇꯝꯗ ꯑꯗꯨꯅ ꯂꯩꯔꯤꯕ ꯍꯨꯖꯤꯛ ꯍꯨꯖꯤꯛꯀꯤ ꯃꯅꯤꯄꯨꯔꯒꯤ ꯏꯗꯨꯀꯦꯁꯟ ꯁꯦꯛꯇꯔ ꯑꯁꯦ ꯑꯗꯨꯛꯀꯤ ꯃꯇꯤꯛ ꯋꯤꯛ ꯑꯣꯏ ꯍꯥꯏꯖꯅꯤꯡꯉꯤ ꯃꯔꯝ ꯑꯗꯨꯅ ꯃꯅꯤꯄꯨꯔꯗ ꯇꯝꯕꯤꯔꯤꯕ ꯁꯥꯇ꯭ꯔꯁꯤꯡꯅ ꯅꯣꯂꯦꯖ ꯑꯃ ꯍꯦꯟꯅ ꯍꯦꯡꯒꯠꯅꯉꯥꯏ ꯏꯔꯥꯡ ꯌꯥꯎꯕꯤꯗꯅꯕ ꯍꯥꯏꯖꯔꯤ